ꯇꯦꯡꯀ꯭ꯌꯨ ꯑꯩ ꯍꯧꯖꯤꯛ ꯍꯧꯖꯤꯛ ꯁꯤꯖꯤꯟꯅꯔꯤꯖꯦ ꯋꯥꯏ ꯐꯥꯏꯅꯤꯀꯣ ꯍꯥꯏꯗꯤ ꯃꯅꯤꯄꯨꯔꯒꯤ ꯁꯤꯆꯨꯋꯦꯁꯟ ꯈꯔꯒꯤ ꯃꯔꯝ ꯑꯃ ꯑꯣꯏꯅ ꯑꯈꯣꯏꯒꯤ ꯃꯣꯕꯥꯏꯜ ꯏꯟꯇꯔꯦꯠꯁꯦ ꯊꯤꯡꯒꯤꯕꯅ ꯃꯔꯝ ꯑꯣꯏꯔꯒꯀꯣ ꯑꯗꯨꯒ ꯑꯦꯁ ꯑꯩꯖꯦ ꯋꯥꯔꯛ ꯐ꯭ꯔꯣꯝ ꯍꯣꯝ ꯇꯧꯕꯅꯤꯅ ꯗꯇꯥꯖꯦ ꯁꯨꯛꯁꯣꯏ ꯁꯣꯏꯗꯅ ꯁꯤꯖꯤꯟꯅꯗꯕ ꯌꯥꯗꯦ ꯍꯥꯏꯇꯥꯔꯦꯀꯣ ꯑꯗꯨꯅ ꯑꯩ ꯋꯥꯏ ꯐꯥꯏ ꯄꯨꯁꯜꯂꯦ ꯑꯗꯨꯒ ꯋꯥꯏ ꯐꯥꯏ ꯁꯤꯖꯤꯟꯅꯔꯦ ꯑꯗꯨꯒ ꯃꯇꯝ ꯈꯔ ꯋꯥꯏ ꯐꯥꯏꯁꯨ ꯊꯤꯡꯕ ꯃꯇꯝ ꯑꯃ ꯌꯥꯎꯔꯨꯏꯕꯀꯣ ꯑꯗꯨꯗꯤ ꯑꯩꯁꯦ ꯑꯇꯣꯞꯄ ꯃꯐꯝꯗ ꯆꯠꯂꯒ ꯍꯥꯏꯗꯤ ꯃꯅꯤꯄꯨꯔꯒꯤ ꯑꯥꯎꯠꯁꯥꯏꯗꯇꯒ ꯆꯠꯂꯒ ꯋꯥꯏ ꯐꯥꯏ ꯐꯪꯕ ꯃꯐꯝ ꯑꯣꯔ ꯃꯣꯕꯥꯏꯜ ꯏꯟꯇꯔꯦꯠ ꯐꯪꯕ ꯃꯐꯝꯗꯒ ꯆꯠꯂꯒ ꯑꯩꯈꯣꯏꯁꯦ ꯊꯕꯛꯀ ꯁꯨꯔꯨꯏꯕ ꯑꯗꯨꯒ ꯐꯥꯏꯅꯦꯜꯂꯤ ꯊꯥ ꯑꯃꯒꯤ ꯃꯇꯨꯡꯗꯗꯤ ꯑꯩꯈꯣꯏꯁꯦ ꯑꯃꯨꯛ ꯃꯣꯕꯥꯏꯜ ꯏꯟꯇꯔꯅꯦꯠ ꯌꯥꯗ꯭ꯔꯒꯁꯨ ꯋꯥꯏ ꯐꯥꯏ ꯁꯔꯕꯤꯁꯇꯤ ꯄꯤꯔꯅꯤ ꯍꯥꯏꯕꯒꯤ ꯑꯣꯗꯔ ꯑꯃ ꯊꯣꯂꯛꯄꯗꯩꯗꯤ ꯍꯧꯖꯤꯛ ꯌꯨꯝꯗ ꯋꯥꯏ ꯐꯥꯏ ꯔꯤꯆꯥꯔꯖ ꯍꯥꯞꯆꯤꯜꯂꯒ ꯋꯥꯏ ꯐꯥꯏ ꯐꯖꯅ ꯁꯤꯖꯤꯟꯅꯔꯒ ꯑꯩꯒꯤ ꯋꯛ ꯐ꯭ꯔꯣꯝ ꯍꯣꯝꯁꯦ ꯒꯤ ꯊꯕꯛꯁꯦ ꯃꯄꯨꯡ ꯐꯥꯅ ꯇꯧꯕ ꯉꯝꯃꯦ ꯑꯗꯨꯕꯨ ꯐ꯭ꯌꯨꯁ ꯗꯦꯁ ꯍꯥꯏꯗꯤ ꯅꯨꯃꯤꯠ ꯃꯉꯥ ꯇꯔꯨꯛꯅꯤꯒꯤ ꯃꯇꯨꯡꯗꯁꯨ ꯃꯣꯕꯥꯏꯜ ꯏꯟꯇꯔꯅꯦꯠꯁꯨ ꯍꯥꯡꯉꯅꯤ ꯍꯥꯏꯕꯒꯤ ꯊꯥꯖꯕ ꯑꯃꯗꯤ ꯂꯩ ꯑꯗꯣ ꯃꯣꯕꯥꯏꯜ ꯏꯟꯇꯔꯅꯦꯠ ꯍꯥꯡꯉꯁꯨ ꯍꯥꯡꯉꯒꯗꯤ ꯌꯥꯝ ꯐꯅꯤꯅ ꯈꯜꯂꯦ ꯀꯣ ꯋꯥꯏ ꯐꯥꯏ ꯍꯥꯏꯁꯤꯗꯤ ꯌꯨꯝ ꯃꯅꯨꯡ ꯈꯛꯇ ꯄꯥꯏꯕ ꯌꯥꯗꯣꯏꯅꯦꯕ ꯍꯥꯏꯗꯤ ꯁ꯭ꯄꯦꯁꯤꯐꯤꯛ ꯑꯦꯔꯤꯌꯥꯈꯠꯇꯅꯦꯕ ꯑꯗꯨꯅ ꯃꯣꯕꯥꯏꯜ ꯏꯟꯇꯔꯅꯦꯠꯁꯤꯗꯤ ꯑꯩꯈꯣꯏꯅ ꯆꯠꯊꯣꯛ ꯈꯣꯇꯣꯛꯄ ꯑꯣꯏꯔꯣ ꯄꯥꯏꯕ ꯌꯥꯒꯗꯣꯏꯅꯤꯅ ꯍꯧꯖꯤꯛ ꯃꯇꯝꯗꯤ ꯀꯦꯁꯁꯦ ꯄꯤꯅꯗ꯭ꯔꯦꯕꯀꯣ ꯍꯥꯏꯗꯤ ꯀꯩꯅꯣ ꯑꯣꯏꯅ ꯇꯧꯅꯔꯦꯗꯅ ꯃꯣꯕꯥꯏꯜ ꯏꯟꯇꯔꯅꯦꯠ ꯕꯦꯀꯤꯡ ꯑꯣꯏꯅ ꯇꯧꯅꯔꯝꯅꯤꯅ ꯑꯗꯨꯅ ꯑꯩ ꯀꯩꯅꯣ ꯃꯣꯕꯥꯏꯜ ꯏꯟꯇꯔꯅꯦꯠꯁꯦ ꯍꯥꯡ ꯇꯥꯔꯗꯤ ꯃꯄꯥꯟ ꯊꯣꯛꯑꯁꯨ ꯀꯦꯁꯂꯦꯁ ꯄꯦꯃꯦꯟ ꯆꯠꯅꯕꯅꯤꯅ ꯑꯗꯨꯗꯨꯅ ꯍꯦꯟꯅ ꯐꯒꯗ꯭ꯔꯅ ꯁꯨꯝ ꯈꯜꯂꯤꯀꯣ ꯑꯗꯣ ꯊꯕꯛꯀꯤ ꯑꯣꯏꯅꯗꯤ ꯋꯥꯏ ꯐꯥꯏꯁꯤ ꯌꯥꯝ ꯐꯩ